ꯑꯍꯣꯡꯕ ꯃꯃꯜꯗ ꯆꯠꯊꯣꯛ ꯆꯠꯁꯤꯟꯒꯤ ꯈꯨꯗꯣꯡꯆꯥꯕ ꯐꯪꯕ ꯋꯥꯠꯄꯅ ꯑꯩꯈꯣꯏꯅ ꯑꯅꯛꯄ ꯁꯍꯔꯁꯤꯡ ꯑꯇꯣꯞꯄ ꯃꯐꯝ ꯆꯥꯎꯈꯠꯄ ꯃꯐꯝꯁꯤꯡꯗ ꯑꯅꯥ ꯂꯥꯌꯦꯡ ꯃꯍꯩ ꯃꯁꯤꯡ ꯇꯝꯕ ꯅꯠꯇ꯭ꯔꯒ ꯊꯕꯛꯀꯤ ꯈꯨꯗꯣꯡꯆꯥꯕ ꯁꯤꯡ ꯊꯤꯕ ꯆꯠꯄꯁꯤꯗ ꯁꯦꯜꯊꯨꯝꯒꯤ ꯀꯦꯅꯣ ꯋꯥꯠꯄꯅ ꯃꯔꯝ ꯑꯣꯏꯔꯒ ꯆꯠꯄꯁꯦ ꯍꯦꯟꯅ ꯐꯪꯗꯕꯒꯨꯝꯕ ꯊꯕꯛ ꯊꯤꯕ ꯆꯠꯀꯗꯕꯒꯤ ꯃꯍꯨꯠꯇ ꯍꯦꯟꯅ ꯊꯕꯛ ꯐꯪꯗꯕꯒꯤ ꯃꯁꯤꯡꯁꯦ ꯍꯦꯟꯅ ꯌꯥꯝꯈꯠꯂꯛꯄ ꯑꯗꯒꯤ ꯑꯗꯨꯒꯤꯁꯨ ꯃꯊꯛꯇ ꯑꯅꯥ ꯂꯥꯌꯦꯡ ꯆꯠꯀꯗꯕ ꯑꯊꯨ ꯑꯀꯥꯏꯒꯤ ꯀꯩꯅꯣ ꯀꯔꯤꯒꯨꯝꯕ ꯑꯃ ꯆꯠꯀꯗꯕ ꯃꯇꯝꯗ ꯃꯗꯨꯒꯤ ꯈꯨꯗꯣꯡꯆꯥꯕ ꯌꯥꯝꯅ ꯈꯨꯗꯣꯡꯊꯤꯕ ꯑꯣꯏꯅ ꯊꯡꯅꯕ ꯈꯨꯗꯣꯡꯆꯥꯕ ꯐꯪꯗꯕ ꯁ ꯁꯤꯒꯤ ꯑꯦꯛꯁꯄꯤꯔꯦꯟꯁꯤꯡꯁꯦ ꯃꯌꯥꯝꯗ ꯂꯩꯌꯦ